ꯑꯩꯅ ꯒꯣꯍꯥꯇꯤꯁꯨ ꯆꯠꯂꯦ ꯁꯤꯜꯂꯣꯡꯁꯨ ꯆꯠꯂꯦ ꯗꯤꯜꯂꯤꯁꯨ ꯆꯠꯂꯦ ꯆꯦꯟꯅꯥꯏꯁꯨ ꯆꯠꯂꯦ ꯃꯔꯨꯑꯣꯏꯅ ꯑꯩꯅ ꯒꯣꯍꯥꯇꯤꯗ ꯌꯥꯝꯅ ꯇꯣꯏꯅ ꯆꯠꯄꯒꯤ ꯃꯔꯝꯗꯤ ꯒꯣꯍꯥꯇꯤꯗ ꯑꯩꯁꯤ ꯏꯟꯗꯤꯒꯣꯒꯤ ꯒ꯭ꯔꯥꯎꯟ ꯏꯁꯇꯥꯞꯀꯤ ꯏꯟꯇꯔꯚꯤꯌꯨꯁꯤ ꯒꯣꯍꯥꯇꯤꯗ ꯒꯣꯍꯥꯇꯤꯗ ꯂꯩꯕ ꯗꯤꯁꯄꯨꯔꯒꯤ ꯍꯣꯇꯦꯟ ꯗꯥꯏꯁꯀꯣꯗ ꯇꯧꯏ ꯃꯔꯝ ꯑꯗꯨꯅ ꯑꯩ ꯏꯟꯇꯔꯚꯤꯌꯨꯁꯤ ꯌꯥꯎꯅꯉꯩꯗꯃꯛꯇ ꯒꯣꯍꯥꯇꯤꯗ ꯌꯥꯝꯅ ꯇꯣꯏꯅ ꯆꯠꯂꯤ ꯑꯗꯨꯗ ꯏꯟꯇꯔꯚꯤꯌꯨꯁꯤ ꯌꯥꯎꯔꯕ ꯃꯇꯨꯡꯗ ꯑꯩ ꯈꯜꯂꯛꯑꯕ ꯃꯇꯨꯡꯗ ꯑꯃꯨꯛ ꯗꯤꯜꯂꯤꯗ ꯇ꯭ꯔꯦꯟꯅꯤꯡꯒꯤꯗꯃꯛꯇ ꯅꯨꯃꯤꯠ ꯇꯔꯥꯃꯉꯥꯅꯤ ꯊꯥꯏ ꯗꯤꯜꯂꯤ ꯗꯤꯜꯂꯤꯒ ꯍꯔꯤꯌꯥꯅꯥꯒ ꯇꯥꯏꯅꯕ ꯒꯨꯔꯒꯥꯎꯟꯗ ꯑꯗꯨꯗ ꯑꯩꯅ ꯇ꯭ꯔꯦꯟꯅꯤꯡꯗꯨ ꯌꯥꯎꯔꯕ ꯃꯇꯨꯡꯗ ꯑꯩꯒꯤ ꯖꯣꯕ ꯂꯣꯀꯦꯁꯟꯁꯤ ꯆꯦꯟꯅꯥꯏꯗ ꯄꯤꯔꯛꯏ ꯆꯦꯟꯅꯥꯏꯗ ꯆꯠꯄ ꯃꯇꯝꯗ ꯌꯥꯝꯅ ꯅꯨꯡꯉꯥꯏ ꯃꯐꯝ ꯑꯗꯣ ꯃꯐꯝꯁꯤꯡ ꯑꯗꯨꯗ ꯂꯩꯕ ꯏꯁꯇꯥꯞꯁꯤꯡꯁꯨ ꯌꯥꯝꯅ ꯅꯨꯡꯉꯥꯏ ꯋꯦꯗꯔꯁꯨ ꯌꯥꯝꯅ ꯅꯨꯡꯉꯥꯏ ꯃꯔꯝ ꯑꯗꯨꯅ ꯑꯩꯅ ꯆꯦꯟꯅꯥꯏꯗ ꯆꯍꯤ ꯑꯃꯃꯨꯛ ꯂꯩꯔꯕ ꯃꯇꯨꯡꯗ ꯑꯩꯁꯤ ꯑꯃꯨꯛ ꯁꯤꯜꯂꯣꯡꯗ ꯑꯃꯨꯛ ꯂꯥꯛꯈꯤ ꯁꯤꯜꯂꯣꯡꯗ ꯂꯥꯛꯄ ꯃꯇꯝꯗ ꯌꯥꯝꯅ ꯅꯨꯡꯉꯥꯏꯈꯤ ꯋꯦꯗꯔꯁꯨ ꯌꯥꯝꯅ ꯅꯨꯡꯉꯥꯏ ꯑꯗꯨꯒ ꯃꯈꯣꯏꯒꯤ ꯁꯦꯅꯔꯤꯁꯤꯡ ꯂꯩꯔꯤꯕ ꯖꯒꯥꯗꯨ ꯌꯥꯝꯅ ꯅꯨꯡꯉꯥꯏ ꯂꯩꯕꯗꯨꯗ ꯑꯩꯈꯣꯏꯒꯤ ꯐꯥꯗꯔ ꯑꯃꯁꯨꯡ ꯃꯥꯗꯔ ꯅꯥꯈꯤꯕꯗꯒꯤ ꯁꯤꯜꯂꯣꯡꯗ ꯂꯥꯏꯌꯦꯡꯕ ꯂꯥꯛꯈꯤ ꯑꯗꯨꯗ ꯑꯩꯅꯁꯨ ꯌꯥꯝꯅ ꯃꯇꯦꯡ ꯄꯥꯡꯈꯤ ꯂꯥꯏꯌꯦꯡꯉꯕ ꯃꯇꯨꯡꯗ ꯑꯩꯒ ꯐꯥꯗꯔꯁꯤꯡꯒ ꯑꯃꯨꯛ ꯐ꯭ꯂꯥꯏꯠ ꯇꯤꯀꯦꯠ ꯀꯛꯑꯒ ꯃꯅꯤꯄꯨꯔꯗ ꯍꯜꯂꯛꯈꯤ